ꯍꯜꯂꯣ ꯑꯧ ꯃꯥꯅꯦ ꯑꯣ ꯁꯔ ꯑꯗꯨꯝ ꯐꯖꯅ ꯑꯗꯨꯝ ꯐꯖꯅ ꯂꯥꯏꯌꯦꯡꯕꯤꯕꯗꯒꯤ ꯍꯧꯖꯤꯛ ꯑꯗꯨꯝ ꯐꯖꯅ ꯂꯦꯡ ꯂꯥꯛꯄ ꯑꯗꯨꯝ ꯐꯖꯅ ꯉꯝꯃꯦ ꯑꯗꯣ ꯀꯩꯅꯣ ꯄꯤꯔꯤꯕ ꯍꯤꯗꯥꯛꯁꯤꯡꯗꯨꯁꯨ ꯑꯩꯉꯣꯟꯗ ꯌꯥꯝꯅ ꯊꯨꯅ ꯐꯒꯠꯄ ꯑꯣꯏ ꯎꯝ ꯍꯣꯏ ꯍꯣꯏ ꯗꯣꯛꯇꯔ ꯎꯝ ꯃꯔꯛ ꯃꯔꯛꯇ ꯆꯤꯛꯄ ꯀꯥꯟꯗꯗꯤ ꯑꯗꯨꯝ ꯆꯥꯖꯩ ꯑꯗꯨꯒ ꯆꯤꯛꯇꯀꯥꯟꯗꯤ ꯑꯗꯨꯝ ꯄꯦꯟꯀꯤꯂꯔꯗꯣ ꯑꯗꯨꯝ ꯂꯦꯞꯄꯦ ꯗꯣꯛꯇꯔꯅ ꯍꯥꯏꯕꯤꯕꯩ ꯃꯈꯥ ꯄꯣꯟꯅ ꯑꯩꯒꯤ ꯆꯛꯈꯥꯎꯁꯤꯁꯨ ꯈꯤꯇꯪ ꯁꯣꯛꯄ ꯃꯥꯜꯂꯦ ꯑꯗꯨꯝ ꯑꯌꯨꯛꯇ ꯑꯣꯅꯤꯡꯕ ꯀꯩꯗꯧꯕ ꯇꯧꯋꯦ ꯗꯣꯛꯇꯔꯅ ꯑꯗꯨꯒꯤ ꯍꯤꯗꯥꯛ ꯈꯤꯇꯪ ꯎꯝ ꯍꯣꯏ ꯗꯣꯛꯇꯔ ꯅꯨꯡꯉꯥꯏꯇꯕꯕꯨꯗꯤ ꯊꯣꯏꯅ ꯂꯩꯇ꯭ꯔꯦ ꯍꯟꯗꯛ ꯑꯗꯨꯒ ꯃꯈꯥ ꯇꯥꯕ ꯆꯦꯛꯁꯤ ꯀꯩ ꯅꯨꯃꯤꯠꯇ ꯂꯥꯛꯆꯧ ꯍꯥꯏꯅꯣ ꯑꯣꯀꯦ ꯑꯗꯨꯗꯤ ꯗꯣꯛꯇꯔ ꯀ꯭ꯂꯤꯅꯤꯛꯇ ꯗꯣꯛꯇꯔ ꯄꯨꯡ ꯀꯌꯥꯗꯒꯤ ꯆꯠꯄꯤꯒꯦ

ꯎꯝ ꯍꯣꯏ ꯗꯣꯛꯇꯔ ꯍꯣꯏꯅ ꯂꯥꯏꯌꯦꯡꯕꯤꯕꯗꯩ ꯌꯥꯝꯅ ꯊꯨꯅ ꯐꯒꯠꯂꯛꯑꯦ ꯑꯗꯨꯝ ꯑꯗꯨꯒ ꯊꯨꯅ ꯐꯅꯉꯥꯏ ꯇꯧꯕꯤꯕꯗꯒꯤ ꯑꯣ ꯍꯣꯏ ꯌꯥꯝ ꯅꯨꯡꯉꯥꯏꯖꯔꯦ ꯊꯦꯡꯀ꯭ꯌꯨ